ꯇꯨꯡꯒꯤꯗꯃꯛ ꯏꯁꯩ ꯁꯛꯄ ꯍꯥꯏꯁꯦ ꯁꯛꯄ ꯑꯄꯥꯝꯕ ꯄꯥꯝꯖꯕꯅꯤ ꯍꯣꯕꯤꯅꯤ ꯏꯁꯩ ꯁꯛꯄꯁꯦ ꯑꯗꯣ ꯇꯨꯡꯒꯤꯗꯃꯛꯇ ꯏꯁꯩ ꯁꯛꯄꯁꯦ ꯑꯩ ꯑꯩꯉꯣꯟꯗ ꯀꯔꯤꯒꯨꯝꯕ ꯑꯗꯨꯒꯨꯝꯕ ꯇꯥꯟꯖꯥ ꯐꯪꯂꯒꯗꯤ ꯍꯣꯏ ꯑꯗꯨꯝ ꯑꯆꯧꯕ ꯑꯣꯄꯣꯔꯆꯨꯅꯤꯇꯤ ꯐꯪ ꯇꯥꯔꯗꯤ ꯑꯗꯨꯝ ꯇꯟꯖꯥꯗꯨ ꯑꯗꯨꯝ ꯂꯧꯕ ꯄꯥꯝꯒꯅꯤ ꯀꯩꯒꯤꯅꯣ ꯍꯥꯏꯕ ꯃꯇꯝꯗ ꯑꯩꯈꯣꯏꯒꯤ ꯏꯁꯩꯁꯦ ꯏꯁꯩ ꯁꯤꯅ ꯑꯩꯈꯣꯏꯁꯦ ꯁꯛ ꯇꯥꯛꯀꯗꯕꯅꯤ ꯑꯩꯒꯤ ꯏꯃꯥ ꯂꯩꯕꯥꯛ ꯁꯛ ꯇꯥꯛꯀꯗꯕꯅꯤ ꯑꯩꯒꯤ ꯏꯔꯣꯟ ꯁꯛ ꯇꯥꯛꯀꯗꯣꯏꯅꯤꯀꯣ ꯑꯗꯨꯗꯨꯅ ꯏꯁꯩꯁꯤꯅ ꯃꯔꯝ ꯑꯣꯏꯔꯒ ꯑꯗꯨꯛꯀꯤ ꯃꯇꯤꯛ ꯇꯧꯕ ꯌꯥꯕ ꯊꯕꯛ ꯃꯌꯥꯝ ꯑꯃ ꯃꯌꯥꯝ ꯄꯨꯝꯅꯃꯛ ꯁꯛ ꯇꯥꯛꯍꯟꯕ ꯂꯣꯏꯅ ꯂꯣꯏꯅꯅ ꯃꯌꯥꯝ ꯄꯨꯝꯅꯃꯛꯁꯦ ꯏꯁꯩ ꯇꯥꯔꯒ ꯃꯌꯥꯝ ꯄꯣꯊꯥꯅꯩꯀꯣ ꯏꯁꯩ ꯇꯥꯍꯜꯂꯒ ꯃꯤ ꯄꯣꯊꯥꯍꯟꯕ ꯑꯩ ꯏꯁꯥꯕꯨꯁꯨ ꯏꯁꯥꯅꯁꯨ ꯄꯥꯝꯖꯕ ꯑꯣꯏꯕꯅꯤ ꯏꯁꯩ ꯁꯛꯑꯒ ꯇꯥꯔꯒ ꯄꯣꯊꯥꯖꯕ ꯁꯤꯒꯨꯝꯕ ꯃꯌꯥꯝ ꯑꯃ ꯇꯧꯋꯦ ꯑꯗꯨꯗꯨꯒ ꯂꯣꯏꯅ ꯂꯣꯏꯅꯅ ꯁꯛ ꯇꯥꯛꯄ ꯌꯥꯕ ꯑꯩꯒꯤ ꯑꯩꯒꯤ ꯍꯥꯏꯗꯤ ꯑꯩꯒꯤ ꯏꯔꯝꯗꯝ ꯑꯩꯒꯤ ꯏꯔꯣꯟꯕꯨꯁꯨ ꯃꯌꯥꯝ ꯄꯨꯝꯅꯃꯛꯇ ꯁꯛ ꯇꯥꯛꯄ ꯌꯥꯕ ꯑꯩꯒꯤ ꯏꯅꯥꯠꯀꯤ ꯑꯣꯏꯕ ꯏꯁꯩ ꯑꯣꯏꯒꯦꯔꯥ ꯅꯠꯇ꯭ꯔꯒ ꯐꯤꯖꯦꯠ ꯆꯥꯛꯆꯥ ꯑꯣꯏꯒꯦꯔꯥ ꯏꯁꯩꯁꯤꯒ ꯌꯥꯝ ꯃꯔꯤ ꯂꯩꯅꯅ ꯑꯩꯈꯣꯏꯅ ꯐꯖꯅ ꯄꯨꯈꯠꯄꯤ ꯇꯥꯔꯗꯤ ꯇꯨꯡꯗꯁꯨ ꯃꯁꯤꯁꯤꯅ ꯑꯆꯧꯕ ꯑꯩꯒꯤꯗꯃꯛꯇ ꯂꯝꯕꯤ ꯑꯆꯧꯕ ꯂꯝꯕꯤ ꯑꯃ ꯑꯣꯏꯔꯒ ꯑꯩꯁꯦ ꯃꯤꯔꯛ ꯇꯤꯟꯕ